ꯃꯥꯅꯦ ꯃꯥꯅꯦ ꯊꯦꯡꯛ ꯌꯨ ꯊꯦꯡꯛ ꯌꯨ ꯌꯥꯝ ꯂꯥꯏꯕꯛ ꯐꯕꯅꯦ ꯑꯧ ꯑꯧ ꯑꯩ ꯄ꯭ꯔꯦꯛꯇꯤꯁ ꯆꯠꯂꯨꯕꯅꯦ ꯍꯧꯖꯤꯛ ꯀꯔꯦꯟꯠꯂꯤ ꯑꯃ ꯆꯠꯀꯗꯕ ꯑꯃ ꯂꯩꯕ

ꯅꯨꯡꯉꯥꯏꯔꯤ ꯑꯝꯇ ꯍꯪꯕꯤꯌꯨꯅꯦ ꯄ꯭ꯔꯦꯛꯇꯤꯁꯁꯦ ꯑꯩꯈꯣꯏ ꯅꯣꯔꯃꯦꯜꯂꯤ ꯀꯣꯝꯄꯤꯇꯤꯁꯟ ꯂꯩꯇꯕ ꯃꯇꯝꯗꯗꯤ ꯑꯗꯨꯝ ꯑꯥ ꯇꯨ ꯊ꯭ꯔꯤ ꯑꯥꯋ꯭ꯔꯁ ꯍꯥꯏꯇꯥꯔꯦꯀꯣ ꯃꯣꯔꯅꯤꯡꯒꯤ ꯏꯕꯤꯅꯤꯡꯒꯤ ꯑꯗꯨꯃꯥꯏꯅ ꯇꯧꯋꯦ ꯂꯩꯔꯒꯗꯤ ꯑꯗꯨꯝ ꯁꯥꯡꯅ ꯇꯧꯋꯦ ꯑꯗꯣ ꯇꯧꯅꯤꯡꯗꯕ ꯅꯨꯃꯤꯠꯇꯁꯨ ꯑꯗꯨꯝ ꯏꯁꯀꯤꯞ ꯇꯧꯕ ꯌꯥꯎꯋꯦ ꯀꯩꯅꯣꯍꯥꯏꯀꯥꯟꯗ ꯑꯩꯈꯣꯏꯅ ꯕꯣꯗꯤ ꯄꯣꯁꯆꯔꯁꯦ ꯂꯥꯟꯅ ꯇꯧꯈ꯭ꯔꯒꯗꯤ ꯍꯌꯦꯡ ꯃꯁꯜ ꯃꯦꯃꯣꯔꯤꯗꯣ ꯂꯥꯟꯅ ꯑꯗꯨꯝ ꯆꯠꯈꯤꯗꯣꯏꯅꯤꯅ ꯏꯁꯥꯅ ꯍꯥꯏꯗꯤ ꯈꯤꯇꯪ ꯃꯨꯠ ꯑꯣꯞ ꯅꯠꯇ꯭ꯔꯒ ꯀꯩꯅꯣꯝ ꯈꯤꯇꯪ ꯅꯨꯡꯉꯥꯏꯇ꯭ꯔꯦ ꯍꯥꯏꯔꯒꯗꯤ ꯇꯣꯛꯊꯣꯛꯄꯀꯣ ꯂꯥꯟꯅ ꯇꯧꯗ ꯌꯥꯗꯦ ꯍꯥꯏꯕꯗꯤ ꯂꯩꯇꯦ ꯑꯗꯨꯃꯥꯏꯅ ꯑꯗꯨꯝ ꯍꯣꯏ ꯂꯥꯏꯔꯤꯛ ꯄꯥꯕꯒꯤ ꯇꯥꯏꯞꯇ ꯄꯥꯅꯤꯡꯉꯒꯅ ꯈꯔ ꯌꯥꯝ ꯄꯥꯕ ꯑꯗꯨꯃꯥꯏꯅ ꯑꯗꯨꯝ ꯂꯩ ꯍꯥꯏꯗꯤ ꯏꯁꯥꯅ ꯄꯥꯝꯖꯔꯨꯕꯅꯤꯅꯀꯣ ꯑꯗꯨꯝ ꯍꯣꯠꯅꯕꯗ ꯀꯩꯁꯨ ꯋꯥꯕꯗꯤ ꯑꯣꯏꯗꯦ ꯑꯗꯣ ꯄꯥꯝꯗ꯭ꯔꯒꯗꯤ ꯋꯥꯗꯣꯏꯅꯦ ꯑꯗꯣ ꯄꯥꯝꯖꯔꯨꯕꯅꯤꯅ ꯑꯗꯨꯝ ꯅꯨꯡꯉꯥꯏ ꯍꯥꯏꯇꯥꯔꯦ ꯍꯣꯏ ꯍꯣꯏ ꯑꯗꯨꯗꯤ ꯑꯃꯨꯛ ꯑꯩ ꯑꯃꯨꯛ ꯍꯥꯏꯗꯣꯛꯎꯈꯤꯒꯦ ꯕꯥꯏ ꯕꯥꯏ